ꯃꯅꯤꯄꯨꯔꯤ ꯂꯣꯟ ꯑꯁꯤ ꯊꯥꯏꯅꯒꯤ ꯃꯅꯤꯄꯨꯔꯗ ꯅꯤꯡꯊꯧ ꯄꯥꯜꯂꯤꯉꯩ ꯃꯇꯝꯗ ꯁꯤꯖꯤꯟꯅꯕ ꯂꯣꯟ ꯍꯧꯖꯤꯛ ꯌꯥꯝꯅ ꯑꯍꯣꯡꯕ ꯂꯥꯛꯈ꯭ꯔꯦ ꯃꯇꯝꯗꯨꯒꯤ ꯑꯔꯤꯕ ꯂꯣꯟ ꯍꯧꯖꯤꯛꯐꯥꯎꯕ ꯑꯩꯈꯣꯏꯅ ꯆꯞ ꯆꯥꯕ ꯑꯥꯔꯊ ꯃꯨꯟꯅ ꯈꯪꯗꯕ ꯐꯥꯎꯕ ꯌꯥꯎꯔꯝꯒꯅꯤ ꯍꯥꯏꯕꯒꯤ ꯆꯤꯡꯅꯕ ꯂꯩ ꯑꯗꯨꯕꯨ ꯃꯇꯝꯗꯨꯒꯤ ꯌꯥꯝ ꯐꯖꯕ ꯋꯥꯍꯩ ꯋꯥꯇꯥ ꯊꯧꯒꯜꯂꯣꯟ ꯕꯦꯕꯥꯔ ꯅꯤꯡꯊꯧ ꯄꯜꯂꯤꯉꯩ ꯃꯇꯝꯒꯤ ꯁꯤꯖꯤꯟꯅꯕ ꯂꯣꯟ ꯁꯤꯡꯗꯨꯗꯒꯤ ꯍꯧꯖꯤꯛ ꯍꯧꯖꯤꯛꯇꯤ ꯃꯇꯝ ꯃꯇꯝꯒꯤ ꯂꯥꯏꯔꯤꯛ ꯂꯥꯏꯁꯨ ꯍꯩꯕ ꯃꯈꯩꯅ ꯂꯣꯟꯁꯤꯗ ꯏꯪꯂꯤꯁ ꯏꯪꯂꯤꯁ ꯌꯥꯟꯁꯤꯜꯂꯛꯄ ꯕꯦꯡꯒꯥꯂꯤ ꯂꯣꯟꯗꯒꯤ ꯈꯔ ꯂꯧꯁꯤꯟꯕ ꯈꯔ ꯍꯥꯞꯆꯤꯟꯕ ꯐꯣꯡꯗꯣꯛꯄ ꯅꯨꯡꯉꯥꯏꯅꯉꯥꯏꯗꯃꯛꯇ ꯐꯣꯡꯗꯣꯛꯅꯤꯡꯕ ꯋꯥꯍꯩ ꯃꯈꯩꯗꯨ ꯑꯥꯔꯊ ꯊꯣꯛꯅ ꯐꯣꯡꯗꯣꯛꯄ ꯉꯝꯅꯉꯥꯏꯗꯃꯛꯇ ꯂꯣꯟꯌꯥꯟ ꯌꯥꯝ ꯌꯥꯎꯔꯦ ꯑꯗꯨꯏ ꯃꯊꯛꯇ ꯆꯤꯡꯗ ꯂꯩꯔꯤꯕ ꯏꯆꯤꯟ ꯏꯅꯥꯎꯁꯤꯡꯒ ꯇꯝꯄꯥꯛꯇ ꯂꯩꯔꯤꯕ ꯍꯥꯏꯗꯤ ꯏꯆꯤꯟ ꯏꯅꯥꯎꯁꯤꯡꯒꯒꯤ ꯃꯔꯛꯇ ꯂꯣꯟꯒꯤ ꯈꯦꯠꯅꯕ ꯈꯤꯇꯪꯁꯨ ꯂꯩ ꯑꯗꯨꯒ ꯆꯤꯡꯒꯤ ꯏꯆꯤꯟ ꯏꯅꯥꯎꯁꯤꯡꯁꯤꯅ ꯇꯝꯒꯤ ꯃꯅꯤꯄꯨꯔꯤ ꯂꯣꯟ ꯑꯁꯤ ꯉꯥꯡꯅꯕ ꯍꯣꯠꯅꯕ ꯃꯇꯝꯗ ꯃꯈꯣꯏ ꯃꯈꯣꯏꯒꯤ ꯄ꯭ꯔꯅꯨꯟꯁꯤꯌꯦꯁꯟꯗ ꯈꯤꯇꯪ ꯈꯦꯠꯅꯕ ꯃꯇꯝ ꯃꯇꯝꯒꯤ ꯑꯍꯣꯡꯕ ꯑꯁꯤ ꯑꯗꯨꯝ ꯂꯥꯛꯏ ꯑꯗꯨꯒ ꯃꯄꯥꯟ ꯂꯝꯗ ꯂꯥꯏꯔꯤꯛ ꯇꯝꯃꯨꯔꯕ ꯁꯥꯇ꯭ꯔ ꯁꯥꯇ꯭ꯔꯤꯁꯤꯡꯅ ꯑꯩꯈꯣꯏꯅ ꯃꯩꯇꯩ ꯂꯣꯟ ꯉꯥꯡꯕ ꯃꯇꯝꯗ ꯏꯪꯂꯤꯁꯀꯤ ꯋꯥꯍꯩ ꯋꯥꯇꯥ ꯈꯔ ꯊꯦꯠꯆꯜꯂꯛꯄ ꯑꯁꯨꯝꯅ ꯑꯩꯈꯣꯏꯅ ꯃꯩꯇꯩ ꯂꯣꯟꯁꯤ ꯃꯇꯝ ꯃꯇꯝꯒꯤ ꯑꯍꯣꯡꯕꯁꯤ ꯎꯏ